ꯈꯣꯡꯎꯞ ꯑꯗꯨ ꯇꯣꯡꯕꯗ ꯌꯥꯝꯅ ꯅꯨꯡꯉꯥꯏꯒꯗꯕ ꯃꯑꯣꯡꯁꯨ ꯃꯥꯜꯂꯤ ꯑꯗꯨꯒ ꯑꯩꯅ ꯌꯨꯝꯗ ꯌꯧꯔꯛꯂꯒ ꯇꯣꯡꯕ ꯃꯇꯝꯗꯗꯤ ꯈꯣꯡꯎꯨꯞ ꯑꯗꯨ ꯌꯥꯝꯅ ꯅꯨꯡꯉꯥꯏꯕ ꯀꯝꯐꯣꯔꯇꯦꯕꯜ ꯑꯣꯏꯕ ꯌꯥꯝꯅ ꯀꯝꯐꯣꯔꯇꯦꯕꯜ ꯑꯣꯏꯕ ꯑꯣꯏ ꯇꯣꯡꯕꯗ ꯌꯥꯝꯅ ꯌꯥꯡꯉꯤ ꯈꯣꯡꯎꯨꯞ ꯑꯗꯨꯒꯤ ꯃꯔꯤ ꯑꯗꯨꯁꯨ ꯌꯥꯝꯅ ꯌꯨꯅꯤꯛ ꯑꯣꯏ ꯈꯣꯡꯎꯨꯞ ꯑꯗꯨ ꯑꯅꯧꯕ ꯗꯤꯖꯥꯏꯟ ꯍꯥꯏꯕꯗꯤ ꯕ꯭ꯔꯥꯟ ꯑꯦꯗꯤꯗꯥꯁ ꯕ꯭ꯔꯥꯟꯒꯤ ꯑꯅꯧꯕ ꯂꯥꯛꯄ ꯑꯅꯧꯕ ꯈꯣꯡꯎꯨꯞ ꯑꯃꯅꯤ ꯈꯣꯡꯎꯨꯞ ꯑꯁꯤ ꯋꯥꯀꯤꯡ ꯆꯠꯄ ꯑꯃꯗꯤ ꯂꯝꯖꯦꯜ ꯆꯦꯟꯕꯗ ꯇꯣꯡꯕꯇ ꯅꯠꯇꯅ ꯑꯇꯣꯞꯞ ꯊꯕꯛ ꯏꯟꯈꯥꯡ ꯆꯠꯊꯣꯛꯄꯗꯁꯨ ꯇꯣꯡꯕ ꯑꯗꯨꯃꯛ ꯌꯥꯕ ꯈꯣꯡꯎꯨꯞ ꯍꯥꯏꯕꯗꯨ ꯑꯣꯏ ꯈꯣꯡꯎꯨꯞ ꯑꯁꯤꯁꯨ ꯏꯁꯇꯨꯠ ꯑꯁꯤꯁꯨ ꯅꯥꯟꯗꯕ ꯍꯥꯏꯕꯗꯤ ꯅꯣꯡ ꯏꯁꯤꯡ ꯆꯨꯔꯛꯄ ꯃꯇꯝꯗ ꯈꯣꯡꯎꯨꯞ ꯈꯣꯡꯎꯨꯞ ꯍꯥꯏꯗꯤ ꯆꯠꯄ ꯈꯣꯠꯄꯗ ꯅꯥꯟꯕ ꯍꯥꯏꯕꯗꯨ ꯑꯣꯏꯗꯦ ꯏꯁꯇꯨꯠ ꯑꯁꯤ ꯐꯕꯅ ꯃꯔꯝ ꯑꯣꯏꯔꯒ ꯑꯗꯨꯒ ꯈꯣꯡꯎꯨꯞ ꯑꯁꯤꯒꯤ ꯃꯥꯒꯤ ꯁꯤꯖꯤꯟꯅꯕꯒꯤ ꯆꯥꯡ ꯍꯥꯏꯗꯤ ꯀꯨꯏꯅ ꯃꯇꯝ ꯁꯥꯡꯅ ꯕ꯭ꯔꯥꯟ ꯑꯣꯏꯕꯅꯤꯅ ꯀꯨꯏꯅ ꯁꯤꯖꯤꯟꯅꯕ ꯑꯗꯨꯃꯛ ꯌꯥꯒꯗꯕ ꯈꯣꯡꯎꯨꯞ ꯍꯥꯏꯕꯗꯨ ꯑꯣꯏꯔꯝꯃꯤ ꯈꯣꯡꯎꯨꯞ ꯑꯁꯤ ꯌꯥꯝꯅ ꯐꯩ ꯃꯔꯝ ꯑꯗꯨꯅ ꯃꯌꯥꯝꯗ ꯈꯣꯡꯎꯞ ꯑꯁꯤꯁꯨ ꯑꯩꯅ ꯁꯖꯦꯁ ꯇꯧꯖꯅꯤꯡꯉꯤ ꯑꯃꯗꯤ ꯃꯇꯨꯡ ꯇꯥꯔꯛꯄꯗ ꯑꯩꯅ ꯂꯩꯕ ꯃꯇꯝꯗꯁꯨ ꯑꯦꯗꯤꯗꯥꯁꯀꯤ ꯕ꯭ꯔꯥꯟ ꯑꯁꯤ ꯑꯗꯨꯃꯛ ꯂꯧꯖꯒꯦ ꯍꯥꯏꯅ ꯋꯥꯈꯜꯗ ꯂꯦꯞꯆꯩ